ꯑꯩꯈꯣꯏ ꯈꯨꯡꯒꯪꯒꯤ ꯑꯣꯏꯅ ꯑꯩꯅ ꯌꯥꯝꯅ ꯄꯥꯝꯖꯕꯁꯤ ꯕꯦꯗꯃꯤꯟꯇꯟꯅꯤ ꯑꯩꯅ ꯑꯍꯥꯟꯕ ꯁꯥꯟꯅꯕ ꯍꯧꯋꯤ ꯍꯧꯕꯁꯨ ꯑꯩꯁꯨ ꯀꯅꯥꯒꯨꯝꯕ ꯏꯌꯥꯝꯕ ꯑꯃꯅ ꯄꯨꯊꯣꯛꯆꯕꯅꯤ ꯃꯥꯁꯤ ꯌꯥꯝꯅ ꯐꯕ ꯌꯥꯝ ꯀꯥꯟꯅꯕ ꯃꯁꯥꯟꯅꯅꯤ ꯍꯥꯏꯗꯨꯅ ꯑꯗꯨꯕꯨ ꯑꯩꯁꯨ ꯏꯁꯥꯁꯨ ꯍꯧꯖꯤꯛꯇꯤ ꯁꯥꯟꯅꯖꯔꯦ ꯑꯩ ꯁꯥꯟꯅꯔꯕ ꯃꯇꯨꯡꯗ ꯂꯩꯀꯥꯏꯒꯤꯗ ꯂꯩꯔꯤꯕ ꯏꯌꯥꯝꯕ ꯑꯃꯗꯤ ꯏꯅꯥꯎꯁꯤꯡꯁꯨ ꯍꯧꯖꯤꯛꯇꯤ ꯕꯦꯗꯃꯤꯟꯇꯟ ꯍꯥꯏꯔꯤꯕ ꯑꯩꯅ ꯍꯧꯖꯤꯛ ꯍꯧꯖꯤꯛ ꯁꯥꯟꯅꯔꯤꯕ ꯃꯁꯥꯟꯅ ꯑꯁꯤꯁꯨ ꯁꯥꯟꯅꯔꯦ ꯑꯗꯣ ꯃꯁꯥꯁꯨ ꯍꯥꯟꯅ ꯆꯥꯎꯈꯠꯂꯝꯕ ꯑꯃꯗꯤ ꯃꯁꯥ ꯅꯨꯡꯉꯥꯏꯇꯕ ꯁꯤꯡꯁꯨ ꯁꯤꯡꯒꯤꯁꯨ ꯑꯣꯏꯅ ꯍꯧꯖꯤꯛꯇꯤ ꯃꯈꯣꯏꯁꯨ ꯃꯁꯥꯁꯨ ꯅꯨꯡꯉꯥꯏꯖꯔꯦ ꯑꯃꯗꯤ ꯃꯁꯥ ꯆꯥꯎꯕ ꯍꯟꯊꯕꯁꯨ ꯑꯗꯨꯃꯥꯏꯅ ꯑꯣꯏꯔꯦ